ꯂꯨꯍꯣꯡꯕꯒꯨꯝꯕ ꯑꯆꯧꯕ ꯀꯨꯝꯍꯩꯁꯤꯡꯗꯗꯤ ꯏꯁꯤꯡꯁꯤ ꯈꯔ ꯑꯗꯨꯝ ꯌꯥꯝꯅ ꯆꯪꯏ ꯍꯥꯏꯕꯗꯤ ꯊꯣꯡꯕ ꯊꯥꯛꯄ ꯀꯣꯟ ꯐꯦꯡꯗꯣꯛ ꯐꯦꯡꯖꯤꯟ ꯊꯛꯅꯕ ꯏꯁꯤꯡ ꯑꯁꯦ ꯑꯗꯨꯝ ꯌꯥꯝꯅ ꯁꯤꯖꯤꯟꯅꯩ ꯏꯁꯤꯡꯁꯤꯡꯁꯦ ꯍꯧꯖꯤꯛꯇꯤ ꯈꯔ ꯋꯥꯅꯔꯦ ꯊꯥꯏꯅꯒꯤ ꯃꯇꯝꯗꯗꯤ ꯌꯨꯝ ꯌꯨꯝꯗ ꯄꯨꯈ꯭ꯔꯤ ꯂꯩꯅꯔꯝꯃꯤ ꯂꯩꯀꯥꯏꯒꯤꯁꯨ ꯄꯨꯈ꯭ꯔꯤ ꯑꯆꯧꯕ ꯑꯗꯨꯝ ꯂꯩꯅꯩ ꯑꯗꯨꯅ ꯁꯤꯖꯤꯟꯅꯕ ꯃꯇꯝꯗ ꯊꯧꯗꯣꯛ ꯁꯤꯒꯨꯝꯕ ꯑꯆꯧꯕ ꯑꯃ ꯊꯣꯛꯂꯛꯄ ꯃꯇꯝꯗ ꯏꯁꯤꯡ ꯁꯤꯖꯤꯟꯅꯕꯗ ꯃꯔꯥꯡ ꯀꯥꯏꯅ ꯑꯗꯨꯝ ꯁꯤꯖꯤꯟꯅꯕ ꯉꯝꯃꯤ ꯍꯧꯖꯤꯛꯇꯤ ꯏꯁꯤꯡ ꯐꯪꯗ꯭ꯔꯦ ꯄꯥꯛꯅ ꯍꯧꯖꯤꯛꯇꯤ ꯂꯩꯅꯔꯦ ꯖꯥꯔ ꯃꯌꯥꯝ ꯑꯃ ꯂꯩꯔꯦ ꯑꯗꯒꯤ ꯏꯁꯤꯡꯁꯦ ꯂꯤꯇꯔ ꯂꯤꯇꯔꯗ ꯂꯩꯅꯔꯦ ꯍꯥꯏꯔꯤꯕ ꯊꯛꯄ ꯆꯥꯕꯒꯤꯅ ꯃꯤꯅꯔꯦꯜ ꯋꯥꯇꯔꯒꯨꯝꯕ ꯑꯗꯒꯤ ꯕꯣꯇꯜꯒꯨꯝꯕ ꯑꯅꯝꯕꯅ ꯁꯤꯖꯤꯟꯅꯔꯦ ꯇꯣꯇꯤ ꯇꯥꯕ ꯃꯐꯝꯗꯗꯤ ꯑꯗꯨꯝ ꯇꯣꯇꯤ ꯑꯗꯨꯝ ꯈꯔ ꯑꯗꯨꯝ ꯁꯤꯖꯤꯟꯅꯩ ꯇꯣꯇꯤ ꯇꯥꯗꯕ ꯃꯐꯝꯗꯗꯤ ꯂꯩꯔꯒ ꯁꯤꯖꯤꯟꯅꯩ ꯑꯗꯨꯅ ꯍꯧꯖꯤꯛꯀꯤ ꯃꯇꯝꯗ ꯏꯁꯤꯡ ꯑꯁꯦ ꯈꯔ ꯋꯥꯅꯔꯦ